ꯑꯩꯅ ꯅꯈꯣꯏꯗ ꯑꯣꯔꯗꯔ ꯇꯧꯈꯤꯕ ꯄꯣꯠ ꯑꯗꯨ ꯑꯩꯅ ꯐꯪꯉꯤ ꯑꯗꯨꯕꯨ ꯐꯪꯂꯤꯕ ꯄꯣꯠ ꯑꯁꯤꯗꯤ ꯑꯩꯅ ꯇꯧꯔꯝꯕ ꯑꯗꯨ ꯑꯣꯏꯔꯝꯗ꯭ꯔꯦ ꯑꯣꯟꯅꯔꯝꯃꯦ ꯑꯗꯨꯅ ꯑꯩ ꯄꯣꯠ ꯑꯁꯤ ꯍꯟꯗꯣꯛꯄ ꯄꯥꯝꯃꯤ